ꯁꯍꯔꯒꯤ ꯑꯔꯥꯡꯕ ꯈꯣꯟꯖꯦꯜ ꯍꯥꯏꯕꯁꯤꯗꯤ ꯀꯅꯥꯅꯁꯨ ꯇꯥꯅꯤꯡꯗꯦ ꯃꯔꯝꯗꯤ ꯃꯍꯩ ꯃꯁꯤꯡ ꯇꯝꯂꯤꯕ ꯁꯥꯇ꯭ꯔꯥ ꯁꯥꯇ꯭ꯔꯤꯁꯤꯡꯗꯗꯤ ꯃꯈꯣꯏ ꯌꯥꯝꯅ ꯑꯔꯥꯡꯕ ꯃꯐꯝꯗ ꯂꯥꯏꯔꯤꯛ ꯇꯝꯅꯤꯡꯗꯦ ꯃꯔꯝꯗꯤ ꯃꯈꯣꯏꯒꯤ ꯀꯟꯁꯦꯟꯇ꯭ꯔꯦꯁꯟ ꯑꯁꯦ ꯌꯥꯝꯅ ꯋꯥꯠꯀꯗꯧꯔꯤꯕꯅꯤ ꯑꯗꯨꯒꯤ ꯃꯊꯛꯇꯁꯨ ꯑꯦꯛꯁꯤꯗꯦꯟ ꯀꯌꯥ ꯑꯃꯅ ꯃꯔꯝ ꯑꯣꯏꯗꯨꯅ ꯃꯈꯣꯏꯁꯦ ꯑꯀꯤ ꯇꯨꯖꯨꯡꯕ ꯃꯌꯥꯝ ꯑꯃꯁꯨ ꯐꯥꯎꯍꯜꯂꯤ ꯃꯗꯨꯗꯇ ꯅꯠꯇꯅ ꯑꯆꯤꯛꯄ ꯃꯐꯝꯗ ꯀꯣꯂꯦꯖ ꯂꯩꯕꯁꯤꯅ ꯁꯥꯇ꯭ꯔꯥꯁꯤꯡꯁꯨ ꯍꯦꯟ ꯃꯍꯩ ꯇꯝꯅꯤꯡꯕ ꯑꯃꯗꯤ ꯃꯈꯣꯏꯁꯨ ꯍꯦꯟꯅ ꯄꯨꯛꯅꯤꯡ ꯆꯪꯅ ꯑꯣꯖꯥꯁꯤꯡꯅ ꯇꯥꯛꯄ ꯃꯇꯝꯗ ꯍꯦꯟꯅ ꯃꯄꯨꯡ ꯐꯥꯅ ꯇꯥꯕ ꯉꯝꯍꯟꯒꯗꯧꯔꯤꯕꯅꯤ ꯃꯁꯤꯅ ꯍꯦꯟꯅ ꯑꯐꯕ ꯁꯥꯇ꯭ꯔꯥ ꯄꯨꯊꯣꯛꯄꯗ ꯑꯃꯁꯨꯡ ꯂꯝꯖꯤꯡꯕꯗ ꯑꯐꯕ ꯈꯨꯟꯅꯥꯏ ꯑꯃ ꯁꯦꯝꯕꯗ ꯍꯦꯟꯅ ꯃꯄꯨꯡ ꯐꯥꯕ ꯑꯃ ꯑꯣꯏꯍꯟꯒꯗꯧꯔꯤꯕꯅꯤ ꯑꯗꯨꯅ ꯁ꯭ꯀꯨꯜꯂꯤꯡ ꯈꯛ ꯂꯤꯡꯏ ꯍꯥꯏꯗꯨꯅꯁꯨ ꯃꯐꯝ ꯆꯥꯗꯅ ꯂꯤꯡꯈꯠꯄꯁꯤꯗꯤ ꯇꯧꯍꯟꯅꯤꯡꯗꯦ ꯑꯗꯨꯅ ꯀꯣꯂꯦꯖ ꯑꯗꯩꯗꯒꯤꯗꯤ ꯑꯦꯅꯤ ꯏꯗꯨꯀꯦꯁꯅꯦꯜ ꯏꯟꯁꯇꯤꯇ꯭ꯌꯨꯠ ꯑꯃ ꯂꯤꯡꯈꯠꯀꯦ ꯍꯥꯏꯕ ꯇꯥꯔꯒꯗꯤ ꯃꯐꯝ ꯖꯒꯥ ꯍꯥꯟꯅ ꯌꯦꯡꯗꯨꯅ ꯑꯆꯤꯛꯄ ꯃꯐꯝꯗ ꯃꯤꯒꯤ ꯈꯣꯟꯖꯦꯜ ꯒꯥꯔꯤꯒꯤ ꯈꯣꯟꯖꯦꯜ ꯁꯍꯔꯗꯒꯤ ꯊꯣꯛꯂꯛꯄ ꯈꯣꯟꯖꯦꯜꯁꯤꯡ ꯑꯗꯣ ꯇꯥꯗꯕ ꯃꯐꯝ ꯑꯃꯗ ꯐꯖꯅ ꯂꯤꯡꯈꯠꯇꯨꯅ ꯑꯐꯕ ꯁꯥꯇ꯭ꯔꯥ ꯃꯌꯥꯝ ꯑꯃ ꯄꯨꯊꯣꯛꯅꯕ ꯒ꯭ꯌꯥꯟ ꯂꯧꯁꯤꯡ ꯊꯣꯛꯄ ꯁꯥꯇ꯭ꯔꯥ ꯋꯥꯈꯜ ꯅꯨꯡꯉꯥꯏꯕ ꯁꯥꯇ꯭ꯔꯥ ꯃꯑꯣꯡ ꯃꯇꯧ ꯌꯥꯝꯅ ꯐꯕ ꯁꯥꯇ꯭ꯔꯥ ꯑꯃꯃꯝ ꯄꯨꯊꯣꯛꯄꯗ ꯃꯇꯦꯡ ꯄꯥꯡꯒꯗꯧꯔꯤꯕꯅꯤ ꯑꯗꯨꯅ ꯃꯐꯝ ꯃꯇꯥꯡ ꯍꯥꯏꯕ ꯌꯦꯡꯗꯅ ꯏꯟꯁꯇꯤꯇ꯭ꯌꯨꯠ ꯑꯦꯅꯤ ꯏꯟꯁꯇꯤꯇ꯭ꯌꯨꯠ ꯑꯃ ꯂꯤꯡꯈꯠꯀꯦ ꯍꯥꯏꯇꯔꯗꯤ ꯑꯦꯅꯤ ꯏꯗꯨꯀꯦꯁꯟ ꯏꯗꯨꯀꯦꯁꯅꯦꯜ ꯏꯟꯁꯇꯤꯇ꯭ꯌꯨꯠ ꯑꯃ ꯂꯤꯡꯈꯠꯄꯗ ꯌꯥꯝꯅ ꯑꯆꯤꯛꯄ ꯃꯐꯝ ꯂꯝꯍꯥꯡ ꯍꯥꯏꯕꯁꯦ ꯌꯥꯝꯅ ꯇꯉꯥꯏ ꯐꯗꯦ ꯍꯥꯏꯅ ꯍꯥꯏꯅꯤꯡꯏ ꯑꯗꯨꯗꯁꯨ ꯅꯠꯇꯅ ꯕꯤꯂꯦꯖꯇꯗꯤ ꯑꯩꯈꯣꯏꯅ ꯒꯥꯔꯤꯒꯨꯝꯕ ꯌꯥꯝꯅ ꯂꯩꯇꯕ ꯃꯔꯝꯅ ꯍꯦꯟꯅ ꯑꯉꯥꯡꯁꯤꯡꯅ ꯂꯥꯏꯔꯤꯛ ꯇꯝꯕꯗ ꯍꯦꯟꯅ ꯄꯨꯛꯅꯤꯡ ꯆꯪꯍꯜꯂꯤ ꯑꯗꯨꯒ ꯑꯐꯕ ꯑꯉꯥꯡ ꯃꯌꯥꯝ ꯑꯃꯁꯨ ꯁꯦꯝꯕꯗ ꯍꯦꯟꯅ ꯃꯃꯤꯡ ꯂꯩꯕ ꯑꯃꯁꯨꯡ ꯑꯐꯕ ꯃꯐꯝ ꯑꯐꯕ ꯁ꯭ꯀꯨꯜ ꯃꯌꯥꯝ ꯑꯃ ꯂꯤꯡꯈꯠꯄꯗ ꯍꯦꯟꯅ ꯃꯐꯝ ꯆꯥꯕꯅꯤ